ꯉꯁꯤꯒꯤ ꯅꯨꯃꯤꯠ ꯑꯁꯤꯗ ꯑꯩꯈꯣꯏꯅ ꯂꯩꯀꯥꯏꯒꯤ ꯑꯃꯣꯠ ꯑꯀꯥꯏ ꯁꯦꯡꯗꯣꯛ ꯁꯦꯡꯖꯤꯟ ꯇꯧꯕꯒꯤ ꯁꯣꯁꯦꯜ ꯋꯥꯛ ꯅꯨꯃꯤꯠ ꯑꯁꯤꯗ ꯑꯩꯈꯣꯏꯅ ꯂꯩꯀꯥꯏꯒꯤ ꯑꯣꯏꯕ ꯑꯃꯣꯠ ꯑꯀꯥꯏ ꯅꯂꯥ ꯁꯦꯡꯗꯣꯛꯄ ꯅꯥꯄꯤ ꯁꯤꯡꯕꯤ ꯀꯟꯊꯣꯛꯄ ꯁꯦꯡꯗꯣꯛꯄ ꯑꯗꯨꯒꯤ ꯅꯂꯥꯗ ꯇꯥꯔꯝꯕ ꯄ꯭ꯂꯥꯁꯇꯤꯛ ꯈꯥꯎꯒꯨꯝꯕ ꯈꯨꯟꯗꯣꯛꯄꯒꯤ ꯊꯕꯛꯁꯤꯡ ꯑꯁꯤ ꯑꯩꯈꯣꯏꯅ ꯆꯠꯊꯔꯤ ꯑꯗꯨꯅ ꯈꯨꯟꯗꯣꯛꯈꯤꯕ ꯄꯣꯠ ꯆꯩꯁꯤꯡ ꯑꯁꯤ ꯑꯩꯈꯣꯏꯅ ꯃꯐꯝ ꯆꯥꯕ ꯑꯃꯗ ꯄꯩꯗꯨꯅ ꯊꯝꯒꯗꯕꯅꯤ ꯑꯗꯨ ꯑꯣꯏꯔꯕꯗꯤ ꯑꯩꯈꯣꯏꯅ ꯄꯩꯁꯤꯟꯗꯨꯅ ꯊꯝꯈꯤꯕ ꯄꯣꯠ ꯆꯩꯁꯤꯡ ꯑꯁꯤ ꯋꯦꯁ ꯃꯦꯅꯦꯖꯃꯦꯟꯒꯤ ꯑꯊꯣꯔꯣꯇꯤꯁꯤꯡꯅ ꯂꯥꯛꯇꯨꯅ ꯐꯖꯅ ꯂꯧꯊꯣꯛꯇꯨꯅ ꯁꯦꯡꯗꯣꯛꯄꯤꯕ ꯑꯁꯤ ꯗꯔꯀꯥꯔ ꯑꯣꯏꯕꯅꯤ ꯑꯗꯨꯅ ꯑꯩꯈꯣꯏꯅ ꯁꯦꯡꯗꯣꯛ ꯁꯦꯡꯖꯤꯟ ꯇꯧꯔꯕ ꯃꯇꯨꯡꯗ ꯑꯩꯈꯣꯏꯅ ꯋꯦꯁ ꯃꯦꯅꯦꯖꯃꯦꯟꯒꯤ ꯑꯣꯐꯤꯁꯇ ꯐꯣꯟ ꯇꯧꯗꯨꯅ ꯑꯩꯈꯣꯏꯒꯤ ꯋꯦꯁꯁꯤꯡ ꯑꯁꯤ ꯂꯧꯊꯣꯛꯍꯟꯒꯗꯕꯅꯤ ꯑꯗꯨ ꯑꯣꯏꯔꯗꯤ ꯑꯦꯔꯤꯌꯥꯗ ꯂꯩꯔꯤꯕ ꯑꯃꯣꯠ ꯑꯀꯥꯏꯁꯤꯡ ꯑꯁꯤ ꯑꯃꯠꯇ ꯂꯩꯔꯣꯏ ꯑꯗꯨꯒ ꯂꯩꯀꯥꯏꯁꯤꯡ ꯑꯗꯨ ꯑꯗꯨꯒ ꯈꯨꯟꯁꯤꯡ ꯑꯁꯤ ꯌꯥꯝꯅ ꯇꯔꯨ ꯇꯅꯥꯟꯅ ꯂꯩꯕ ꯑꯣꯏꯅ ꯎꯒꯅꯤ ꯑꯗꯨꯒ ꯑꯩꯈꯣꯏꯒꯤ ꯗꯃꯛꯇ ꯌꯥꯝꯅ ꯏꯟꯚꯥꯏꯔꯣꯟꯃꯦꯟꯇꯦꯜ ꯄ꯭ꯔꯤꯖꯥꯞ ꯇꯧꯕ ꯑꯃꯁꯨ ꯑꯣꯏꯒꯅꯤ ꯃꯔꯝ ꯑꯗꯨꯅ ꯑꯩꯈꯣꯏꯅ ꯑꯩꯈꯣꯏꯅ ꯁꯦꯡꯗꯣꯛ ꯁꯦꯡꯖꯤꯟ ꯇꯧꯔꯤꯕ ꯑꯆꯥꯄꯣꯠ ꯃꯀꯨ ꯑꯣꯏꯔꯣ ꯍꯩ ꯃꯍꯤ ꯊꯛꯄꯒꯤ ꯕꯣꯇꯜ ꯑꯣꯏꯔꯣ ꯑꯩꯈꯣꯏꯅ ꯐꯖꯅ ꯁꯦꯡꯗꯣꯛꯂꯒ ꯗꯁꯕꯤꯟꯗ ꯐꯖꯅ ꯍꯥꯞꯀꯗꯕꯅꯤ ꯗꯁꯕꯤꯟꯗ ꯆꯟꯗ꯭ꯔꯕ ꯄꯣꯠ ꯆꯩꯁꯤꯡꯅ ꯆꯦꯔꯪꯈꯥꯎ ꯑꯃꯗ ꯑꯣꯏꯔꯣ ꯕꯣꯔꯥꯗ ꯑꯣꯏꯔꯣ ꯑꯩꯈꯣꯏꯅ ꯐꯖꯅ ꯍꯥꯞꯂꯒ ꯄꯩꯗꯨꯅ ꯊꯝꯒꯗꯕꯅꯤ ꯑꯗꯨꯒ ꯋꯦꯁ ꯃꯦꯅꯦꯖꯃꯦꯟꯒꯤ ꯈꯣꯝꯂꯛꯄ ꯅꯨꯃꯤꯠ ꯇꯥꯕ ꯃꯇꯝꯗ ꯂꯝꯕꯤꯒꯤ ꯆꯤꯗꯥꯏꯗ ꯊꯝꯗꯨꯅ ꯑꯩꯈꯣꯏꯅ ꯋꯦꯁꯁꯤꯡ ꯑꯁꯤ ꯈꯣꯝꯂꯛꯄ ꯃꯇꯝꯗ ꯌꯥꯝꯅ ꯐꯖꯅ ꯃꯈꯣꯏꯅꯁꯨ ꯂꯧꯈꯠꯅꯕ ꯌꯥꯅꯉꯥꯏꯗ ꯑꯩꯈꯣꯏꯅ ꯁꯦꯝꯕꯤꯒꯗꯕꯅꯤ ꯑꯗꯨ ꯑꯣꯏꯔꯗꯤ ꯌꯥꯝꯅ ꯇꯔꯨ ꯇꯅꯥꯟꯕ ꯐꯖꯔꯕ ꯌꯥꯝꯅ ꯁꯦꯡꯕ ꯍꯥꯏꯕꯗꯨ ꯑꯩꯈꯣꯏꯅ ꯎꯕ ꯐꯪꯒꯅꯤ